ꯍꯧꯖꯤꯛꯀꯤ ꯃꯇꯝꯗ ꯃꯩ ꯂꯥꯛꯇꯕꯗ ꯌꯥꯝ ꯅꯨꯡꯉꯥꯏꯇꯕ ꯐꯥꯎꯋꯤ ꯃꯔꯝꯗꯤ ꯅꯣꯡꯉꯥꯟꯕꯗꯒꯤ ꯅꯨꯃꯤꯠ ꯇꯥꯕ ꯐꯥꯎ ꯑꯗꯨꯝ ꯃꯩ ꯂꯥꯛꯑꯒ ꯂꯩꯕꯅꯤꯅ ꯃꯩ ꯑꯃꯨꯃꯨꯛ ꯂꯥꯛꯇꯕꯗ ꯇꯧꯕꯝ ꯈꯪꯗꯦꯕ ꯀꯔꯤ ꯃꯩ ꯊꯥꯜꯂ ꯂꯩꯗꯣꯏꯅꯣ ꯈꯪꯗꯦ